ꯍꯜꯂꯣ ꯅꯤꯁꯥꯁ ꯅꯪ ꯀꯥꯏ ꯂꯩꯒꯦ ꯅꯪꯅ ꯊꯥꯔꯛꯄ ꯃꯐꯝꯗꯗꯤ ꯑꯩ ꯂꯩꯔꯦ ꯑꯗꯨꯕꯨ ꯅꯪꯕꯨ ꯎꯕ ꯐꯪꯗꯦ ꯑꯗꯨ ꯅꯪ ꯑꯩꯉꯣꯟꯗ ꯅꯪꯒꯤ ꯂꯥꯏꯐ ꯂꯣꯀꯦꯁꯟ ꯁꯤꯌꯥꯔ ꯇꯧꯕ ꯌꯥꯒꯗ꯭ꯔꯥ ꯑꯩꯁꯤ ꯗꯤ ꯁꯤ ꯂꯝꯈꯥꯏꯗ ꯂꯩꯔꯦ